ꯐꯥꯏꯚ ꯁ꯭ꯇꯥꯔ ꯍꯣꯇꯦꯜꯗꯒꯤ ꯆꯥꯅ ꯊꯛꯅꯕ ꯑꯣꯔꯗꯔ ꯇꯧꯈꯤꯕ ꯑꯗꯣ ꯆꯥꯅ ꯊꯛꯅꯕ ꯑꯗꯨ ꯃꯅꯝ ꯆꯦꯜꯂꯦ ꯉꯔꯥꯡꯒꯤ ꯆꯖꯤꯛ ꯃꯥꯜꯂꯦ ꯑꯗꯨꯅ ꯑꯆꯥ ꯑꯊꯛ ꯑꯗꯨ ꯍꯟꯗꯣꯛꯄꯤꯔꯣ ꯅꯠꯇ꯭ꯔꯒ ꯁꯦꯜ ꯑꯣꯏꯅ ꯍꯟꯗꯣꯛꯄ ꯌꯥꯒꯗ꯭ꯔꯥ